ꯑꯩꯒꯤ ꯄꯨꯟꯁꯤꯗ ꯊꯣꯛꯈꯤꯕ ꯑꯆꯧꯕ ꯇꯦꯛꯅꯣꯂꯣꯖꯤ ꯍꯥꯏꯔꯒꯗꯤ ꯃꯣꯕꯥꯏꯜ ꯐꯣꯟꯁꯤ ꯍꯥꯏꯒꯦ ꯅꯍꯥꯟꯋꯥꯏ ꯄꯤꯛꯏꯉꯩ ꯃꯇꯝꯗꯗꯤ ꯃꯣꯕꯥꯏꯜ ꯐꯣꯟꯁꯤ ꯂꯩꯔꯝꯗꯦ ꯑꯗꯨꯕꯨ ꯍꯧꯖꯤꯛꯇꯤ ꯃꯣꯕꯥꯏꯜ ꯐꯣꯟ ꯊꯣꯛꯄꯗꯒꯤ ꯑꯔꯥꯞꯄꯗ ꯂꯩꯈꯤꯕ ꯏꯁꯨꯡ ꯏꯃꯥꯟꯅꯕꯤ ꯑꯩ ꯏꯃꯨꯡ ꯃꯅꯨꯡ ꯑꯣꯏꯔꯣ ꯑꯃꯕꯨ ꯑꯣꯏꯔꯣ ꯏꯔꯥꯏ ꯂꯥꯏꯅ ꯑꯩꯅ ꯃꯥꯒ ꯁꯛ ꯎꯅꯕꯁꯨ ꯉꯝꯍꯜꯂꯦ ꯄꯥꯎ ꯐꯥꯎꯅꯕꯁꯨ ꯉꯝꯍꯜꯂꯦ ꯑꯗꯨꯛꯀꯤ ꯃꯇꯤꯛ ꯅꯨꯡꯉꯥꯏꯍꯜꯂꯦ ꯑꯗꯨꯒ ꯃꯣꯕꯥꯏꯜ ꯐꯣꯟꯁꯤ ꯑꯁꯤꯅ ꯍꯧꯖꯤꯛ ꯑꯩꯒꯤ ꯊꯕꯛꯇ ꯌꯥꯝ ꯀꯥꯅꯕ ꯄꯤ ꯃꯔꯝꯗꯤ ꯑꯩꯅ ꯍꯧꯖꯤꯛ ꯁꯦꯜ ꯑꯃ ꯊꯥꯗꯣꯛ ꯊꯥꯖꯤꯟ ꯇꯧꯅꯤꯡꯕ ꯃꯇꯝꯗꯁꯨ ꯕꯦꯡꯇ ꯆꯠꯅꯗ꯭ꯔꯦ ꯑꯗꯨꯝ ꯃꯣꯕꯥꯏꯜ ꯐꯣꯟꯗꯒꯤ ꯇꯧꯕ ꯌꯥꯔꯦ ꯑꯗꯨꯒ ꯑꯉꯥꯡꯁꯤꯡꯗ ꯂꯥꯏꯔꯤꯛ ꯇꯥꯛꯄ ꯃꯇꯝꯗꯁꯨ ꯑꯩꯅ ꯗꯥꯎꯠ ꯂꯩꯕ ꯄꯣꯠ ꯑꯃ ꯂꯥꯛꯄ ꯃꯇꯝꯗ ꯃꯣꯕꯥꯏꯜ ꯐꯣꯟ ꯒꯨꯒꯜꯒꯤ ꯃꯇꯦꯡꯗꯒꯤ ꯏꯔꯥꯏ ꯂꯥꯏꯅ ꯑꯉꯥꯡꯁꯤꯡꯗ ꯂꯥꯏꯔꯤꯛ ꯇꯥꯛꯄ ꯉꯝꯃꯦꯅ ꯃꯣꯕꯥꯏꯜ ꯐꯣꯟꯁꯤꯅ ꯑꯗꯨꯛꯀꯤ ꯃꯇꯤꯛ ꯑꯩꯈꯣꯏꯗ ꯀꯥꯟꯅꯕ ꯄꯤ